ꯑꯩꯗꯤ ꯏꯁꯩꯁꯦ ꯌꯥꯝꯅ ꯁꯛꯄ ꯄꯥꯝꯃꯦ ꯑꯗꯣ ꯁꯨꯝ ꯑꯩꯅ ꯏꯊꯟꯇ ꯂꯩꯕ ꯃꯇꯝꯗꯒꯁꯨ ꯏꯁꯩꯒꯁꯦ ꯈꯔ ꯑꯗꯨꯝ ꯉꯪ ꯈꯔ ꯈꯔ ꯉꯪꯖꯩ ꯑꯗꯣ ꯑꯩꯅ ꯏꯁꯩꯁꯦ ꯉꯪꯕ ꯃꯇꯝꯗꯁꯨ ꯑꯗꯨꯝ ꯃꯃꯥ ꯍꯣꯏꯅꯒꯁꯦ ꯏꯁ ꯏꯁꯩꯒꯗꯤ ꯌꯥꯝ ꯀꯟꯅ ꯁꯛꯏꯀꯣ ꯌꯥꯝ ꯄꯥꯝꯕ ꯃꯥꯜꯂꯤ ꯈꯣꯠꯂꯤ ꯀꯥꯏꯅꯁꯨ ꯑꯗꯨꯝ ꯍꯥꯏꯕ ꯑꯗꯨꯗꯒꯤ ꯑꯩꯅ ꯑꯗꯨꯝ ꯏꯁꯩ ꯁꯛꯄ ꯄꯥꯝꯖꯕꯒꯤ ꯏꯁꯩ ꯉꯪꯖꯕꯀꯥꯟ ꯉꯪꯖꯕ ꯃꯇꯝꯗꯁꯨ ꯑꯗꯨꯝ ꯀꯩ ꯍꯥꯏꯅꯤ ꯑꯗꯨꯝ ꯄꯥꯝꯖꯔꯦ ꯑꯗꯨꯅ ꯑꯩꯅ ꯏꯁꯩꯁꯦ ꯄꯥꯝꯖꯩꯒꯥꯏꯅ ꯑꯩꯅ ꯁ꯭ꯀꯨꯜꯗ ꯑꯗꯨꯝ ꯄꯥꯔꯇꯤꯁꯤꯄꯦꯠ ꯐꯪꯁꯟꯒꯨꯝꯕ ꯇꯧꯕ ꯃꯇꯝꯗ ꯄꯥꯔꯇꯤꯁꯤꯄꯦꯠ ꯇꯧꯕꯗꯒꯁꯨ ꯑꯩꯗꯤ ꯏꯁꯩꯁꯦ ꯑꯗꯨꯝ ꯁꯛꯆꯩ ꯑꯗꯨꯅ ꯑꯩꯅ ꯏꯁꯩ ꯑꯗꯨꯝ ꯁꯛꯄ ꯈꯣꯠꯄ ꯁꯛꯄ ꯑꯗꯨꯝ ꯑꯩꯅ ꯏꯁꯩ ꯉꯪꯖꯕ ꯇꯧꯕꯁꯦ ꯃꯅꯤꯄꯨꯔ ꯏꯁꯩꯁꯨ ꯑꯗꯨꯝ ꯁꯛꯆꯩ ꯃꯅꯤꯄꯨꯔ ꯏꯁꯩꯗ ꯑꯩꯅ ꯁꯛꯆꯩ ꯑꯗꯣ ꯑꯩꯅ ꯈ꯭ꯋꯥꯏꯗꯒꯤ ꯄꯥꯝꯖꯕ ꯁꯤ ꯃꯅꯤꯄꯨꯔꯒꯤ ꯁꯤꯡꯒꯔꯁꯤꯡꯗꯒ ꯍꯥꯏꯔꯗꯤ ꯑꯦꯖꯦ ꯃꯩꯁ꯭ꯅꯥꯝꯒꯨꯝꯕ ꯑꯗꯨꯒ ꯁꯨꯁꯃꯤꯇꯥ ꯃꯣꯏꯁꯤꯗꯤ ꯑꯗꯨꯝ ꯄꯥꯝꯖꯔꯦ ꯑꯗꯨꯒ ꯄꯨꯁꯄꯥꯔꯥꯅꯤ ꯃꯣꯏꯅ ꯁꯛꯄ ꯏꯁꯩꯁꯦ ꯑꯩꯗꯤ ꯑꯗꯨꯝ ꯇꯥꯕꯁꯨ ꯌꯥꯝ ꯅꯨꯡꯉꯥꯏꯖꯩ ꯑꯩꯒꯤ ꯋꯥꯈꯜꯗꯁꯨ ꯑꯗꯨꯒ ꯑꯩ ꯍꯤꯟꯗꯤ ꯏꯁꯩ ꯇꯥꯏ ꯇꯥꯏ ꯑꯗꯣ ꯍꯤꯟꯗꯤꯒꯤ ꯑꯣꯏꯅ ꯑꯗꯨꯝ ꯇꯥꯕꯗꯁꯨ ꯅꯨꯡꯉꯥꯏꯕ ꯃꯌꯥꯝ ꯌꯥꯎꯔꯛꯑꯦ ꯑꯗꯒꯤ ꯍꯤꯟꯗꯤꯒꯤ ꯁꯤꯡꯒꯔꯁꯤꯡꯗ ꯍꯥꯏꯔꯒ ꯑꯗꯨꯝ ꯑꯥꯔꯤꯖꯤꯠꯀꯨꯝꯕ ꯅꯤꯍꯥ ꯀꯀꯔꯒꯨꯝꯕ ꯃꯣꯏꯅ ꯁꯛꯄꯁꯤꯁꯨ ꯑꯩꯗꯤ ꯌꯥꯝꯅ ꯇꯥꯕ ꯅꯨꯡꯉꯥꯏ ꯑꯗꯨꯅ ꯑꯩꯗꯤ ꯑꯩꯒꯤ ꯃꯇꯝ ꯑꯍꯥꯡꯕꯒꯨꯝꯕꯗꯒꯁꯦ ꯑꯗꯨꯝ ꯏꯁꯩꯁꯦ ꯐꯣꯟꯗ ꯇꯧꯔꯒ ꯇꯥꯕ ꯈꯣꯠꯄꯁꯤꯁꯨ ꯑꯩꯗꯤ ꯑꯗꯨꯝ ꯑꯅꯝꯕꯅ ꯇꯧꯒꯜꯂꯦ ꯑꯗꯨꯒ ꯃꯃꯥ ꯍꯣꯏꯅꯁꯨ ꯁꯨꯝ ꯅꯪ ꯏꯁꯩꯗ ꯑꯗꯨꯝ ꯌꯥꯝ ꯉꯥꯎꯋꯦ ꯏꯁꯩ ꯑꯗꯨꯝ ꯉꯪꯗꯅꯇ ꯂꯩ ꯅꯪꯁꯦ ꯏꯁꯩꯁꯦ ꯌꯥꯝ ꯄꯥꯝꯕ ꯃꯥꯜꯂꯤ ꯈꯣꯠꯂꯤꯒ ꯍꯥꯏ ꯑꯗꯣ ꯑꯩ ꯑꯗꯨꯝ ꯄꯥꯝꯃꯦ ꯏꯁꯩ ꯁꯛꯄ ꯈꯣꯠꯄ ꯏꯁꯩ ꯉꯪꯕꯁꯦ ꯑꯩꯒꯤ ꯋꯥꯈꯜꯗ ꯌꯥꯝ ꯄꯥꯝꯖꯕ ꯑꯣꯏꯌꯦ